ꯚꯥꯔꯠꯀꯤ ꯃꯦꯗꯤꯌꯥ ꯑꯁꯤ ꯅꯍꯥꯟꯋꯥꯏ ꯑꯩꯈꯣꯏꯅ ꯑꯉꯥꯡ ꯑꯣꯏꯔꯤꯉꯩꯒꯗꯤ ꯍꯧꯖꯤꯛꯀꯗꯤ ꯌꯥꯝ ꯈꯦꯠꯅꯔꯦ ꯍꯥꯏꯗꯤ ꯍꯧꯖꯤꯛꯇꯤ ꯃꯃꯜ ꯑꯇꯥꯡꯕ ꯀꯦꯃꯦꯔꯥ ꯁꯤꯖꯤꯟꯅꯗꯅ ꯕꯤꯗꯤꯑꯣ ꯇꯤ ꯚꯤꯗ ꯎꯔꯁꯨ ꯑꯩꯈꯣꯏꯅ ꯃꯌꯦꯛ ꯁꯦꯡꯅ ꯎꯕ ꯉꯝꯃꯦ ꯑꯗꯒꯤ ꯃꯐꯝ ꯑꯃꯗ ꯄ꯭ꯔꯤꯊꯤꯕꯤꯒꯤ ꯑꯇꯣꯞꯄ ꯃꯐꯝ ꯑꯃꯗ ꯊꯧꯗꯣꯛ ꯑꯃ ꯊꯣꯛꯄ ꯑꯣꯏꯔꯁꯨ ꯚꯥꯔꯠꯀꯤ ꯃꯅꯨꯡꯗ ꯍꯟꯖꯤꯟꯕ ꯃꯐꯝ ꯑꯃꯗ ꯊꯧꯗꯣꯛ ꯑꯃ ꯊꯣꯛꯄ ꯑꯣꯏꯔꯁꯨ ꯑꯩꯈꯣꯏꯅ ꯑꯗꯨꯝ ꯇꯤ ꯚꯤꯒꯤ ꯈꯨꯠꯊꯥꯡꯗ ꯍꯧꯖꯤꯛꯇꯤ ꯑꯗꯨꯝ ꯈꯨꯗꯛꯇ ꯎꯕ ꯉꯝꯃꯤ ꯑꯗꯨꯝ ꯑꯗꯨꯒ ꯄꯥꯎꯁꯤꯡ ꯑꯁꯤꯁꯨ ꯑꯁꯦꯡꯕ ꯑꯆꯨꯝꯕ ꯉꯥꯛꯇ ꯐꯣꯡꯕ ꯑꯣꯏꯕꯅ ꯚꯥꯔꯠꯀꯤ ꯃꯦꯗꯤꯌꯥ ꯁꯤꯡ ꯌꯥꯝ ꯆꯥꯎꯊꯣꯛꯆꯩ ꯚꯥꯔꯠ ꯃꯆꯥ ꯑꯃ ꯑꯣꯏꯅ ꯃꯦꯗꯤꯌꯥꯁꯤꯡꯒꯤ ꯑꯐꯕ ꯊꯧꯗꯥꯡ ꯉꯥꯛꯇ ꯎꯕ ꯐꯪꯖꯕꯁꯤꯗ ꯑꯗꯨ ꯑꯩꯅ ꯈꯪꯕ ꯚꯥꯔꯠꯀꯤ ꯃꯦꯗꯤꯌꯥ ꯍꯥꯏꯗꯤ ꯑꯩꯈꯣꯏ ꯄꯥꯎ ꯆꯦꯒꯤ ꯆꯦꯅꯦꯜ ꯑꯦꯟ ꯗꯤ ꯇꯤ ꯚꯤꯒ ꯍꯥꯏꯕ ꯗꯤ ꯗꯤ ꯅ꯭ꯌꯨꯁꯀ ꯍꯥꯏꯕ ꯑꯗꯒꯤ ꯇꯥꯏꯝꯁ ꯅꯥꯎ ꯑꯗꯒꯤ ꯏꯝꯄꯦꯛ ꯇꯤ ꯚꯤ ꯑꯥꯏ ꯌꯦꯁ ꯇꯤ ꯚꯤ ꯄꯥꯎ ꯄꯣꯛꯅꯐꯝ ꯈꯕꯔ ꯍꯥꯏꯕ ꯃꯌꯥꯝ ꯑꯃꯁꯨ ꯂꯩꯈ꯭ꯔꯦꯀꯣ ꯃꯁꯤꯡ ꯌꯥꯝ ꯑꯐꯕ ꯉꯥꯛꯇ ꯑꯁꯦꯡꯕ ꯑꯆꯨꯝꯕ ꯄꯥꯎ ꯉꯥꯛꯇ ꯂꯣꯏꯅꯃꯛ ꯑꯩꯈꯣꯏꯅ ꯃꯈꯣꯏꯗꯒꯤ ꯎꯕ ꯇꯥꯕ ꯐꯪꯉꯤ